ꯑꯥ ꯍꯜꯂꯣ ꯍꯣꯏ ꯃꯥꯟꯅꯦ ꯃꯥꯟꯅꯦ ꯑꯥ ꯑꯥꯎ ꯍꯣꯏ ꯑꯥ ꯗꯤꯁꯇ꯭ꯔꯤꯛ ꯃꯅꯨꯡꯗ ꯈꯨꯟ ꯑꯃ ꯂꯩꯌꯦ ꯈꯨꯟ ꯈꯔ ꯆꯥꯎꯕ ꯑꯃ ꯂꯩꯌꯦꯀꯣ ꯑꯗꯨꯒꯤ ꯈꯨꯟꯗꯨꯗ ꯍꯟꯗꯛꯀꯤꯁꯤꯗꯤ ꯀꯨꯝꯁꯤꯒꯤꯁꯤꯗꯤ ꯑꯗꯨꯒꯤ ꯈꯨꯟꯗꯨꯗ ꯑꯣꯏꯅ ꯇꯧꯔꯅꯤ ꯑꯗꯨ ꯅꯪ ꯍꯣꯏ ꯆꯠꯀꯦ ꯌꯥꯏ ꯀꯥꯏꯗꯦ ꯑꯩꯅ ꯄꯨꯕꯤꯒꯅꯤ ꯁꯤꯗ ꯍꯣꯏ ꯎꯝ ꯌꯥꯝ ꯂꯥꯞꯄꯗꯤ ꯑꯣꯏꯗꯦꯗ ꯌꯧꯕꯨ ꯌꯧꯔꯒꯗꯤ ꯑꯗꯨꯝ ꯑꯩꯈꯣꯏꯒꯤ ꯂꯩꯐꯝꯗꯒꯤ ꯖꯁ ꯑꯔꯥꯎꯟ ꯊ꯭ꯔꯤ ꯇꯨ ꯐꯥꯏꯚ ꯀꯤꯂꯣꯃꯤꯇ꯭ꯔꯁ ꯑꯣꯏꯒꯅꯤ ꯑꯩ ꯍꯣꯏ ꯁꯤꯒꯤ ꯃꯐꯝꯁꯦ ꯌꯧꯔꯗꯤ ꯄ꯭ꯔꯥꯏꯕꯦꯠꯀꯤ ꯒꯥꯔꯤꯗ ꯑꯗꯨꯝ ꯄꯨꯕꯤꯔꯁꯨ ꯌꯥꯒꯅꯤ ꯑꯗꯨꯝ ꯑꯩꯅ ꯄꯨꯕꯤꯔꯒ ꯎꯝ ꯅꯨꯃꯤꯠꯁꯦ ꯅꯨꯃꯤꯠ ꯑꯅꯤ ꯅꯨꯃꯤꯠ ꯑꯅꯤ ꯇꯧꯋꯦ ꯑꯍꯤꯡ ꯑꯅꯤꯒ ꯅꯨꯡꯊꯤꯟ ꯑꯃ ꯃꯈꯣꯏ ꯇꯧꯕꯁꯦ ꯍꯣꯏ ꯍꯣꯏ ꯍꯣꯏ ꯍꯣꯏ ꯅꯨꯡꯗꯥꯡ ꯅꯨꯡꯗꯥꯡꯁꯨ ꯁꯦꯂꯦꯕ꯭ꯔꯦꯠ ꯁꯦꯂꯦꯕ꯭ꯔꯦꯠ ꯃꯛꯇꯤ ꯅꯠꯇꯦ ꯑꯗꯨꯕꯨ ꯖꯁ ꯃꯈꯣꯏ ꯀꯟꯁ꯭ꯔꯠ ꯀꯃꯥꯏꯅꯀꯣ ꯃꯈꯣꯏ ꯑꯗꯨꯃꯥꯏꯅ ꯇꯧꯕ ꯍꯣꯏ ꯍꯣꯏ ꯍꯣꯏ ꯌꯥꯝ ꯅꯨꯡꯉꯥꯏꯕꯅꯦ ꯍꯣꯏ ꯂꯥꯛꯑꯣ ꯑꯥ ꯑꯦꯂꯕꯦꯟꯒꯨꯝꯕ ꯊꯣꯛꯂꯛꯒꯗꯤ ꯁꯨꯋꯥꯏꯗ ꯄꯨꯡ ꯀꯌꯥꯋꯥꯏꯗ ꯑꯥ ꯅꯪ ꯑꯗꯨꯝ ꯌꯧꯔꯛꯄꯒ ꯑꯩꯉꯣꯟꯗ ꯀꯣꯜ ꯇꯧꯔꯛꯑꯣ ꯑꯩꯅ ꯄꯤꯛꯑꯞ ꯇꯧꯒꯦ ꯅꯪ ꯂꯩꯐꯝꯗꯒꯤ ꯀꯣ ꯍꯣꯏ ꯍꯣꯏ ꯑꯣꯀꯦ ꯑꯣꯀꯦ ꯍꯣꯏ ꯍꯣꯏ ꯍꯣꯏ